ꯍꯜꯂꯣ ꯁꯤ ꯍꯣꯜꯁꯦꯟ ꯗꯨꯀꯥꯟ ꯑꯣꯏꯕꯤꯔꯕ꯭ꯔꯣ ꯑꯩ ꯑꯩꯈꯣꯏ ꯃꯦꯗꯤꯀꯦꯜꯒꯤ ꯄꯣꯠ ꯆꯩ ꯈꯔ ꯂꯧꯒꯦ ꯇꯧꯕꯅꯤ ꯑꯩꯈꯣꯏ ꯑꯣꯐꯔ ꯗꯤꯏꯀꯥꯎꯟ ꯈꯔ ꯄꯤꯕ ꯌꯥꯒꯗ꯭ꯔꯥ ꯑꯩꯈꯣꯏ ꯑꯩꯈꯣꯏ ꯕꯤꯇꯥꯃꯤꯟ ꯍꯥꯏꯗꯤ ꯃꯜꯇꯤ ꯕꯤꯇꯥꯃꯤꯟꯒꯨꯝꯕ ꯈꯔ ꯁꯤꯅꯥꯔꯦꯁ ꯑꯗꯨꯗꯩ ꯑꯗꯒꯤ ꯀꯦꯜꯁꯤꯌꯝ ꯑꯥꯏꯔꯟꯒꯤ ꯈꯔ ꯂꯧꯒꯅꯤ ꯑꯩꯅ ꯑꯇꯣꯄ ꯑꯇꯣꯞꯄ ꯁ꯭ꯇꯣꯔ ꯃꯆꯥ ꯃꯆꯥꯗ ꯊꯥꯕꯒꯤꯅꯤ ꯑꯩꯈꯣꯏꯗ ꯗꯤꯁꯀꯥꯎꯟ ꯀꯌꯥ ꯐꯥꯎ ꯄꯤꯕ ꯌꯥꯕꯒꯦ ꯑꯗꯨꯗꯤ ꯍꯣꯝ ꯗꯤꯂꯤꯕꯔꯤꯒꯤ ꯈꯨꯗꯣꯡ ꯆꯥꯕꯗꯤ ꯂꯩꯒꯗ꯭ꯔꯣ ꯍꯣꯝ ꯗꯤꯂꯤꯕꯔꯤ ꯍꯥꯏꯁꯤ ꯀꯤꯂꯣꯃꯤꯇꯔ ꯃꯁꯥꯒꯤ ꯀꯌꯥꯃꯨꯛꯀꯤ ꯆꯥꯡꯗ ꯗꯨꯀꯥꯟꯒꯤ ꯂꯩꯖꯒꯦ ꯇ꯭ꯋꯦꯟꯇꯤ ꯇꯨ ꯇ꯭ꯋꯦꯟꯇꯤ ꯐꯥꯏꯕ ꯀꯤꯂꯣꯃꯤꯇꯔ ꯑꯗꯨ ꯑꯩꯅ ꯂꯧꯒꯗꯧꯔꯤꯕ ꯄꯣꯠꯁꯤꯡ ꯑꯁꯤ ꯈꯔ ꯌꯥꯝꯃꯤ ꯑꯗꯨ ꯀꯔꯤꯒꯤ ꯇ꯭ꯔꯥꯟꯁꯄꯣꯔꯠꯀꯤ ꯆꯥꯔꯖ ꯂꯥꯡ ꯑꯃ ꯑꯃ ꯑꯗꯒꯤ ꯄꯣꯠ ꯂꯥꯡ ꯍꯥꯞꯄ ꯈꯣꯠꯄꯒꯤ ꯃꯤꯑꯣꯏ ꯈꯔꯕꯨꯗꯤ ꯆꯪꯒꯅꯤ ꯑꯗꯨ ꯂꯣꯏꯅꯃꯛꯀꯤ ꯑꯦꯔꯦꯟꯁꯃꯦꯟ ꯁꯤꯟꯕꯤꯕ ꯗꯨꯀꯥꯟꯒꯤ ꯈꯨꯗꯣꯡ ꯆꯥꯕ ꯂꯩꯕ꯭ꯔꯣ

ꯑꯗꯨ ꯂꯥꯁ ꯑꯣꯏꯅ ꯑꯩꯉꯣꯟꯗ ꯄꯥꯔꯁꯦꯟꯇꯦꯖ ꯀꯌꯥ ꯐꯥꯎꯗ ꯄꯤꯕ ꯉꯝꯗꯣꯏꯅꯣ ꯗꯦꯂꯤ ꯀꯁꯇꯃꯔ ꯀꯔꯤ ꯔꯤꯒꯨꯂꯔ ꯀꯁꯇꯃꯔ ꯑꯣꯏꯗꯣꯏꯅꯦ ꯑꯩꯗꯤ ꯑꯗꯨꯅ ꯑꯔꯣꯏꯕ ꯑꯣꯏꯅ ꯄꯥꯔꯁꯦꯟꯇꯦꯖ ꯀꯌꯥ ꯐꯥꯎꯕ ꯑꯩꯉꯣꯅꯗ ꯄꯤꯕ ꯉꯝꯕꯅꯣ ꯍꯥꯏꯕꯗꯣ ꯍꯥꯏꯕꯤꯔꯛꯎꯅꯦ

ꯃꯜꯇꯤ ꯕꯤꯇꯥꯃꯤꯟꯒꯨꯝꯕ ꯑꯗꯨꯗꯒꯤ ꯑꯦꯟꯖꯥꯏꯝꯒꯨꯝꯕ ꯏ ꯑꯦꯟꯒꯨꯝꯕ ꯈꯔ ꯈꯔ ꯌꯥꯝꯅ ꯂꯧꯒꯦꯅ ꯇꯧꯕꯅꯦ ꯑꯗꯣ ꯑꯩꯅ ꯑꯃꯨꯛꯀ ꯑꯇꯣꯞꯄ ꯔꯤꯇꯦꯂ ꯃꯆꯥ ꯃꯆꯥꯗ ꯊꯥꯗꯣꯛꯑꯗꯤ ꯑꯩꯈꯣꯏꯅ ꯄꯥꯔꯁꯦꯟꯇꯦꯖꯇꯨ ꯈꯔ ꯐꯪꯍꯧꯗ꯭ꯔꯒꯗꯤ ꯀꯩꯗꯧꯅꯤ ꯑꯗꯨꯅ ꯑꯩꯁꯨ ꯄꯥꯔꯁꯦꯟꯇꯦꯖ ꯈꯔ ꯆꯥꯎꯅ ꯄꯤꯕ ꯄꯤꯕ ꯉꯝꯕ ꯃꯐꯝꯗꯒꯤ ꯁꯨꯝ ꯂꯧꯕ ꯄꯥꯝꯕ ꯑꯗꯨ ꯅꯣꯏ ꯗꯨꯀꯥꯟꯁꯤ ꯄꯤ ꯈꯣꯠꯂꯤꯅ ꯑꯗꯨꯝ ꯄꯥꯎ ꯐꯪꯏ ꯑꯗꯨꯅ ꯄꯥꯔꯁꯦꯟꯇꯦꯖꯇꯨꯒꯤ ꯃꯇꯨꯡ ꯏꯟꯅ ꯑꯩꯁꯨ ꯄꯣꯠꯁꯦ ꯂꯧꯗꯣꯏꯅꯦ ꯄꯥꯔꯁꯦꯟꯇꯦꯖ ꯆꯥꯎꯔꯤ ꯃꯈꯩ ꯑꯩꯁꯨ ꯄꯣꯠꯁꯤ ꯑꯗꯨꯝ ꯆꯥꯎꯅ ꯂꯧꯗꯣꯏꯅꯦ

ꯍꯣꯏ ꯍꯣꯏ ꯑꯗꯨꯗꯤ ꯗꯤꯁꯀꯥꯎꯜ ꯑꯗꯨ ꯁꯣꯏꯗꯅ ꯄꯤꯕꯤꯔꯣ ꯑꯩ ꯉꯁꯤꯃꯛ ꯂꯥꯛꯑꯒ ꯂꯧꯔꯒꯦ ꯊꯝꯖꯔꯦ ꯊꯝꯖꯔꯦ